ꯏꯝꯐꯥꯜ ꯋꯦꯁ ꯖꯤꯂꯥꯒꯤ ꯄꯨꯋꯥꯔꯤ ꯑꯁꯦ ꯏꯝꯐꯥꯜ ꯋꯦꯁꯁꯦ ꯏꯪ ꯁꯣꯛ ꯂꯤꯁꯤꯡ ꯑꯃꯒ ꯆꯃꯥꯄꯟ ꯃꯧꯗ꯭ꯔꯥ ꯇꯔꯦꯠꯇꯒꯤ ꯀꯝꯃ꯭ꯌꯨꯅꯤꯇꯤ ꯃꯔꯤ ꯄꯨꯟꯁꯤꯜꯂꯒ ꯍꯧꯔꯛꯈꯤꯕꯅꯤꯕ ꯁꯤꯗꯒꯤ ꯍꯦꯟꯕ ꯑꯇꯣꯞꯄ ꯍꯥꯏꯇꯥꯔꯒꯗꯤ ꯑꯐꯥꯎꯕ ꯄꯨꯋꯥꯔꯤ ꯏꯝꯐꯥꯟ ꯃꯌꯣꯜꯗ ꯍꯧꯖꯤꯛ ꯕꯤꯔ ꯇꯤꯀꯦꯟꯗ꯭ꯔꯖꯤꯠ ꯄꯥꯔꯛ ꯀꯥꯏꯅ ꯂꯩꯔꯤ ꯀꯣ ꯑꯐꯥꯎꯕ ꯑꯩꯈꯣꯏꯒꯤ ꯄ꯭ꯔꯤꯟꯁꯀꯤ ꯃꯥꯒꯤ ꯐꯥꯔꯁꯤ ꯇꯧꯒꯤꯕꯒꯤ ꯃꯐꯝ ꯑꯗꯒꯤ ꯑꯇꯣꯞꯄ ꯏꯝꯐꯥꯜ ꯋꯦꯁꯁꯦ ꯁꯤꯗ ꯂꯩꯔꯤꯕ ꯁꯛꯅꯥꯏꯕꯁꯤꯡ ꯍꯥꯏꯇꯔꯒꯗꯤ ꯍꯧꯖꯤꯛ ꯐꯧꯕ ꯑꯗꯨꯝ ꯃꯃꯤꯡ ꯆꯠꯅ ꯁꯣꯟꯅꯔꯤꯕ ꯍꯤꯖꯝ ꯏꯔꯥꯕꯠ ꯑꯗꯒꯤ ꯄꯥꯎꯅ ꯕ꯭ꯔꯖꯕꯥꯁꯤ ꯑꯗꯒꯤ ꯑꯇꯣꯞꯄ ꯁꯅꯥ ꯏꯗ ꯄꯣꯛꯄ ꯀꯩꯅꯣꯁꯤꯡꯁꯦ ꯏꯝꯐꯥꯜ ꯋꯦꯁꯇ ꯂꯣꯏꯅ ꯂꯩꯌꯦꯕ ꯑꯗꯩꯒꯤ ꯍꯧꯖꯤꯛꯐꯥꯎ ꯆꯥꯎꯈꯠꯂꯛꯏꯕ ꯗꯦꯕꯂꯞꯃꯦꯟ ꯍꯥꯏꯇꯔꯒꯗꯤ ꯑꯔꯤꯕꯗ ꯂꯩꯔꯝꯕꯗꯒꯤ ꯍꯧꯖꯤꯛ ꯏꯃꯥ ꯀꯩꯊꯦꯜ ꯑꯁꯨꯛꯀꯤ ꯃꯇꯤꯛ ꯆꯥꯎꯈꯠꯂꯦ ꯃꯊꯛ ꯃꯈꯥ ꯁꯥꯗꯅ ꯗ ꯃꯣꯔꯗꯟ ꯇꯥꯏꯝꯁꯀ ꯃꯥꯟꯅꯅ ꯀꯩꯅꯣ ꯇꯧꯅꯕ ꯍꯣꯠꯅ ꯕꯦꯂꯦꯟꯁ ꯇꯧꯅꯕ ꯍꯣꯠꯅꯔꯤ ꯑꯗꯩꯒꯤ ꯅꯝꯕꯨꯜ ꯇꯨꯔꯦꯜ ꯍꯧꯖꯤꯛ ꯅꯥꯟꯅ ꯁꯦꯡꯗꯣꯛꯇꯅ ꯑꯇꯣꯞ ꯑꯇꯣꯞꯄ ꯇꯨꯔꯤꯁ ꯁ꯭ꯄꯣꯠ ꯃꯌꯥꯝ ꯁꯥꯒꯠꯅꯕ ꯍꯣꯇꯦꯜꯁꯤꯡꯁꯨ ꯂꯩꯔꯦ ꯑꯗꯒꯤ ꯁ꯭ꯀꯨꯜ ꯀꯣꯂꯦꯖꯅꯆꯤꯡꯕ ꯃꯌꯥꯝ ꯑꯃ ꯑꯃꯁꯨ ꯁꯥꯒꯠꯂꯦ ꯑꯔꯤ ꯑꯔ ꯊꯥꯏꯅꯒꯤ ꯑꯔꯤꯕ ꯃꯇꯝꯗ ꯂꯩꯔꯝꯗꯕ ꯄꯣꯠ ꯆꯠ ꯄꯣꯠꯁꯛꯁꯤꯡ ꯍꯧꯖꯤꯛ ꯌꯥꯝꯅ ꯂꯩꯔꯦ ꯍꯥꯏꯇꯥꯔꯦ